ꯁꯦꯀꯦꯟ ꯖꯟꯅꯋꯥꯔꯤ ꯁꯤꯛꯁꯇꯤꯟ ꯁꯦꯚꯦꯟꯇꯤ ꯋꯥꯟ ꯐꯣꯔ ꯖꯟꯅꯋꯥꯔꯤ ꯁꯦꯚꯦꯟꯇꯤꯟ ꯅꯥꯏꯟꯇꯤ ꯋꯥꯟ ꯐꯥꯏꯚ ꯐꯦꯕ꯭ꯔꯋꯥꯔꯤ ꯑꯩꯠꯇꯤꯟ ꯁꯤꯛꯁꯇꯤ ꯋꯥꯟ ꯑꯩꯠ ꯃꯥꯔꯆ ꯁꯦꯚꯦꯟꯇꯤꯟ ꯁꯤꯛꯁꯇꯤ ꯋꯥꯟ ꯅꯥꯏꯟ ꯖꯨꯟ ꯑꯩꯠꯇꯤꯟ ꯁꯤꯛꯁꯇꯤ ꯐꯣꯔ